ꯗꯤꯁꯀꯁꯟꯒꯨꯝꯕ ꯑꯐꯥꯎ ꯑꯐꯥꯎꯕ ꯃꯤꯑꯣꯏꯁꯤꯡꯅ ꯖꯔꯅꯦꯂꯤꯁꯁꯤꯡꯅ ꯗꯤꯁꯀꯁꯟ ꯇꯧꯋꯤ ꯍꯥꯏꯔꯤꯕ ꯗꯤꯁꯀꯁꯟ ꯑꯁꯤꯗ ꯑꯩꯈꯣꯏꯒꯤ ꯁꯝꯅ ꯍꯥꯏꯔꯕꯗꯤ ꯌꯨ ꯄꯤ ꯑꯦꯁꯁꯤ ꯄ꯭ꯔꯤꯄꯔꯦꯁꯟ ꯇꯧꯔꯤꯕ ꯁꯥꯇ꯭ꯔꯁꯤꯡꯅ ꯍꯥꯏꯔꯤꯕ ꯗꯤꯁꯀꯁꯟ ꯗꯤꯁꯀꯁꯟꯒꯤ ꯄ꯭ꯔꯣꯒ꯭ꯔꯥꯝ ꯑꯗꯨ ꯌꯦꯡꯕ ꯇꯥꯔꯒꯗꯤ ꯃꯣꯏꯗ ꯍꯌꯦꯡ ꯑꯦꯛꯖꯥꯝꯗ ꯍꯪꯉꯛꯄ ꯃꯇꯝꯗ ꯑꯗꯨꯛꯀꯤ ꯃꯇꯤꯛ ꯑꯟꯁꯔ ꯑꯗꯨꯕꯨ ꯈꯨꯝꯕꯗ ꯂꯥꯏꯍꯜꯂꯤ ꯑꯁꯨꯝꯅ ꯄꯥꯎ ꯆꯦꯅ ꯍꯥꯏꯕꯗꯤ ꯃꯦꯗꯤꯌꯥꯅ ꯄꯤꯔꯤꯕ